ꯍꯦꯜꯂꯣ ꯑꯥ ꯍꯪꯕꯤꯌꯨ ꯎꯝ ꯑꯥꯎ ꯌꯥꯅꯤ ꯑꯩꯈꯣꯏꯒꯤ ꯀꯜꯆꯔꯒꯤ ꯑꯣꯏꯅ ꯍꯧꯖꯤꯛ ꯍꯧꯖꯤꯛ ꯂꯩꯔꯤꯁꯦ ꯃꯇꯝ ꯃꯇꯝꯒꯤ ꯃꯇꯨꯡ ꯏꯟꯅꯗꯤ ꯑꯗꯨꯝ ꯇꯧꯋꯦ ꯑꯗꯣ ꯂꯥꯏ ꯍꯔꯥꯎꯕ ꯃꯇꯝꯗꯁꯨ ꯑꯗꯨꯃꯛ ꯌꯥꯎꯕꯤꯕ ꯌꯥꯅꯤ ꯍꯥꯏꯕꯗꯤ ꯑꯩꯈꯣꯏꯒꯤ ꯅꯥꯠꯀꯤ ꯑꯣꯏꯕ ꯐꯤꯖꯣꯜ ꯁꯦꯠꯂꯒ ꯑꯗꯨꯃꯛ ꯌꯥꯎꯕꯤꯕꯁꯨ ꯌꯥꯅꯤ ꯑꯗꯨꯒ ꯑꯇꯩ ꯊꯥꯕꯜ ꯆꯣꯡꯕ ꯈꯣꯠꯄꯁꯨ ꯑꯗꯨꯝ ꯌꯥꯏ ꯑꯗꯨꯒ ꯇꯧꯔꯤꯁꯀꯤ ꯃꯇꯥꯡꯗꯗꯤ ꯀꯔꯤ ꯀꯔꯤ ꯈꯪꯕꯤꯅꯤꯡꯕ ꯂꯩꯕꯒꯦ ꯃꯐꯝꯁꯤꯡ ꯑꯁꯦ ꯑꯗꯨꯛꯀꯤ ꯃꯇꯤꯛ ꯄꯥꯛ ꯁꯟꯅ ꯂꯩꯈ꯭ꯔꯦ ꯄꯤꯛꯆꯔꯕꯁꯨ ꯑꯩꯈꯣꯏꯒꯤ ꯏꯁꯇꯦꯠꯁꯤꯗ ꯂꯩꯔꯤꯕꯁꯦ ꯑꯗꯨꯛꯀꯤ ꯃꯇꯤꯛ ꯄꯥꯛ ꯁꯟꯅ ꯌꯥꯝꯅ ꯂꯩꯈ꯭ꯔꯦ ꯍꯥꯏꯇꯥꯔꯦ ꯃꯣꯏꯔꯥꯡꯗ ꯆꯠꯂꯒ ꯍꯤ ꯇꯣꯡꯕ ꯑꯩꯈꯣꯏꯒꯤ ꯃꯐꯝꯗꯨꯒꯤ ꯉꯥ ꯃꯤꯁꯤꯡꯅ ꯇꯧꯔꯤꯕꯁꯤꯡ ꯃꯈꯣꯏꯒꯤ ꯐꯖꯕ ꯃꯑꯣꯡ ꯃꯇꯧ ꯌꯦꯡꯉꯨꯕ ꯌꯥꯏ ꯑꯗꯨꯒ ꯁꯉꯥꯏ ꯐꯦꯁꯇꯤꯚꯦꯜꯁꯨ ꯑꯗꯨꯃꯛ ꯇꯧꯋꯦ ꯃꯁꯤꯗꯁꯨ ꯃꯈꯜ ꯃꯈꯥ ꯀꯌꯥꯒꯤ ꯈꯨꯠꯁꯥ ꯍꯩꯕꯁꯤꯡꯅ ꯄꯣꯠꯆꯩ ꯄꯨꯊꯣꯛꯇꯨꯅ ꯁꯥꯏ ꯑꯗꯨꯒ ꯃꯈꯥꯔꯣꯝ ꯁꯥꯏꯗꯇ ꯊꯣꯡꯖꯥꯎꯔꯣꯝꯗ ꯆꯠꯂꯒ ꯑꯩꯈꯣꯏꯒꯤ ꯏꯃꯥ ꯏꯕꯦꯟꯁꯤꯡꯅ ꯆꯐꯨ ꯁꯥꯕꯁꯨ ꯌꯦꯡꯕ ꯌꯥꯏ ꯑꯗꯨꯒ ꯑꯩꯈꯣꯏꯒꯤ ꯃꯥꯂꯦꯝ ꯄꯨꯝꯕꯅ ꯁꯛꯈꯪꯅꯔꯕ ꯑꯩꯈꯣꯏꯒꯤ ꯅꯨꯄꯤ ꯀꯩꯊꯦꯜ ꯏꯃꯥ ꯃꯥꯔꯀꯦꯠ ꯈ꯭ꯋꯥꯏꯔꯝꯕꯟꯗ ꯂꯩꯔꯤꯕꯁꯤꯗꯁꯨ ꯆꯪꯗꯨꯅ ꯑꯗꯣꯝꯅ ꯂꯩꯅꯤꯡꯕ ꯄꯣꯠꯆꯩꯁꯤꯡ ꯌꯦꯡꯕꯤꯕꯁꯨ ꯌꯥꯒꯅꯤ ꯎꯝ ꯊꯦꯡꯀꯤꯌꯨ